ꯑꯩꯅ ꯇꯨ ꯊꯥꯎꯖꯟ ꯁꯤꯛꯁꯇꯤꯟꯗ ꯑꯍꯥꯟꯕ ꯑꯣꯏꯅ ꯆꯦꯅꯥꯏꯗ ꯆꯠꯈꯤ ꯑꯩꯍꯥꯛꯅ ꯆꯦꯅꯥꯏꯗ ꯆꯠꯄꯒꯤ ꯄꯥꯟꯗꯝꯗꯤ ꯑꯩꯍꯥꯥꯛꯅ ꯑꯉꯥꯡꯁꯤꯡꯒꯤ ꯑꯦꯠꯃꯤꯁꯟ ꯇꯧꯕ ꯆꯠꯄꯅꯤ ꯑꯗꯨꯕꯨ ꯃꯐꯝꯗꯨꯗ ꯀꯔꯝꯕ ꯀꯣꯂꯣꯖꯅ ꯐꯩ ꯀꯔꯝꯕ ꯀꯣꯂꯦꯖꯅ ꯈꯨꯗꯣꯡꯆꯥꯕ ꯍꯦꯟꯅ ꯐꯪꯉꯤ ꯍꯥꯏꯕꯗꯨ ꯈꯪꯈꯤꯗꯦ ꯑꯗꯨꯕꯨ ꯑꯩꯅ ꯒꯨꯒꯜꯒꯤ ꯃꯇꯦꯡ ꯂꯧꯔꯒ ꯀꯣꯂꯣꯖ ꯀꯌꯥꯃꯔꯨꯝ ꯁꯔꯁ ꯇꯧꯈꯤ ꯀꯣꯂꯦꯖꯁꯤꯡꯒꯤ ꯑꯦꯠꯃꯤꯁꯟ ꯇꯧꯅꯕ ꯀꯣꯂꯣꯖ ꯈꯨꯗꯤꯡꯃꯛ ꯃꯊꯪ ꯃꯊꯪ ꯆꯪꯉꯒ ꯎꯅꯔꯛꯄꯗ ꯑꯦꯔꯥꯎꯟ ꯊꯥ ꯑꯃꯃꯨꯛꯇꯤ ꯆꯪꯈꯤ ꯑꯗꯨꯕꯨ ꯑꯔꯣꯏꯕꯗ ꯀꯣꯂꯦꯖ ꯑꯦꯠꯃꯤꯁꯟ ꯇꯧꯔꯦ ꯇꯧꯕ ꯂꯣꯏꯔꯒ ꯑꯩꯍꯥꯛꯅ ꯑꯉꯥꯡꯒꯤ ꯍꯣꯁꯇꯦꯜ ꯊꯝꯅꯕꯒꯤ ꯑꯃꯨꯛꯀ ꯍꯣꯠꯅꯈꯤ